ꯑꯩꯈꯣꯏꯒꯤ ꯈꯨꯡꯒꯪꯗꯁꯨ ꯃꯄꯥꯟꯗ ꯈꯣꯡ ꯍꯥꯝꯕꯁꯤꯡ ꯑꯗꯨꯝ ꯂꯩ ꯑꯗꯨꯕꯨ ꯃꯥꯒꯤ ꯐꯠꯇꯕ ꯍꯥꯏꯔꯒꯗꯤ ꯃꯄꯥꯟꯗ ꯈꯣꯡ ꯍꯥꯝꯕ ꯍꯥꯏꯕꯁꯦ ꯑꯐꯕ ꯅꯠꯇꯦ ꯑꯩꯈꯣꯏ ꯅꯣꯡꯖꯨ ꯅꯨꯡꯁꯥ ꯇꯧꯔꯛꯄ ꯃꯇꯝꯗ ꯑꯩꯈꯣꯏꯒꯤ ꯅꯣꯡꯅ ꯆꯦꯟꯊꯒꯤꯗꯅ ꯂꯩꯀꯥꯏꯗ ꯑꯃꯁꯨꯡ ꯂꯩꯀꯥꯏꯒꯤ ꯃꯤꯁꯤꯡꯗ ꯃꯅꯝ ꯃꯍꯥ ꯆꯦꯜꯍꯜꯂꯤ ꯑꯗꯨꯒ ꯑꯩꯈꯣꯏꯒꯤ ꯍꯛꯆꯥꯡꯗꯁꯨ ꯂꯥꯏꯅꯥ ꯇꯤꯟꯅ ꯄꯛꯍꯜꯂꯤ ꯑꯗꯨꯅ ꯃꯄꯥꯟꯗ ꯈꯣꯡ ꯍꯥꯝꯕ ꯍꯥꯏꯕꯁꯤ ꯑꯩꯈꯣꯏꯅ ꯑꯩꯈꯣꯏꯗ ꯈꯨꯗꯣꯡꯆꯥꯗꯕ ꯌꯥꯝ ꯑꯣꯏꯍꯜꯂꯤ ꯑꯗꯨꯒ ꯂꯥꯏꯅꯥ ꯇꯤꯟꯅꯥꯁꯨ ꯌꯥꯝꯅ ꯊꯣꯛꯍꯜꯂꯤ ꯍꯛꯆꯥꯡꯁꯨ ꯐꯠꯍꯟꯗꯦ ꯃꯅꯝꯁꯨ ꯌꯥꯝ ꯆꯦꯜꯍꯜꯂꯤ